ꯄ꯭ꯔꯖꯥꯒꯤ ꯗꯔꯀꯥꯔ ꯂꯩꯕ ꯆꯪꯗꯕ ꯌꯥꯗ꯭ꯔꯕ ꯑꯅꯥ ꯂꯥꯌꯦꯡꯕꯒꯤ ꯂꯥꯏꯔꯤꯛ ꯂꯥꯏꯁꯨ ꯇꯝꯕꯒꯤ ꯂꯝꯕꯤ ꯊꯣꯡ ꯐꯍꯟꯕꯒꯤ ꯊꯕꯛꯇ ꯁꯔꯀꯥꯔꯅ ꯃꯁꯤꯒꯤ ꯃꯇꯥꯡꯗ ꯄꯨꯛꯅꯤꯡ ꯆꯪꯕ ꯑꯗꯨꯒ ꯈꯨꯡꯒꯪ ꯈꯨꯡꯒꯪꯁꯤꯡꯗ ꯃꯁꯤꯒꯨꯝꯕ ꯄꯨꯝꯅꯃꯛ ꯑꯁꯤ ꯇꯧꯍꯟꯕꯗ ꯄ꯭ꯔꯖꯥꯒꯤ ꯆꯥꯎꯈꯠꯄ ꯄ꯭ꯔꯖꯥꯒꯤ ꯅꯨꯡꯉꯥꯏ ꯌꯥꯏꯐꯕ ꯄꯨꯝꯅꯃꯛ ꯑꯁꯤ ꯂꯥꯛꯀꯗꯧꯕ ꯃꯔꯝꯅ ꯄ꯭ꯔꯖꯥꯕꯨ ꯅꯨꯡꯉꯥꯏꯍꯟꯕ ꯄ꯭ꯔꯖꯥꯕꯨ ꯈꯨꯗꯣꯡꯆꯥꯍꯟꯕ ꯑꯅꯥ ꯂꯥꯌꯦꯡꯕꯒꯤ ꯂꯝꯕꯤ ꯊꯣꯡ ꯁꯦꯝꯕꯒꯤ ꯂꯥꯏꯔꯤꯛ ꯂꯥꯏꯁꯨ ꯇꯝꯕꯒꯤ ꯊꯕꯛ ꯈꯨꯗꯤꯡꯃꯛꯁꯤ ꯄꯩꯁꯥ ꯆꯪꯕ ꯑꯗꯨꯒꯨꯝꯕ ꯊꯕꯛ ꯑꯣꯏꯕ ꯃꯔꯝꯅ ꯃꯁꯤꯗ ꯁꯔꯀꯥꯔꯅ ꯄꯨꯛꯅꯤꯡ ꯆꯪꯉꯒ ꯃꯁꯤꯗ ꯑꯩꯈꯣꯏꯅ ꯂꯩꯔꯤꯕ ꯈꯨꯡꯒꯪ ꯈꯨꯡꯒꯪꯗ ꯇꯥꯎꯟ ꯇꯥꯎꯟꯁꯤꯡꯗ ꯂꯩꯔꯤꯕ ꯑꯔꯕꯥꯟ ꯂꯣꯀꯦꯜ ꯕꯣꯗꯤꯁ ꯃꯌꯥꯝꯗꯨ ꯏꯝꯄꯥꯋꯔ ꯇꯧꯕ ꯂꯣꯏꯅꯅ ꯄꯩꯁꯥ ꯅꯨꯡꯁꯥ ꯏꯟꯚꯦꯁ ꯇꯧꯕ ꯑꯥꯏꯟ ꯁꯦꯝꯕ ꯑꯗꯨꯒ ꯁꯔꯚꯦ ꯄꯨꯝꯅꯃꯛ ꯈꯨꯡꯒꯪꯁꯤꯡꯗ ꯁꯤꯟꯅꯊꯣꯛꯄ ꯗꯔꯀꯥꯔ ꯂꯩꯕ ꯃꯇꯝꯗ ꯑꯗꯨ ꯄꯨꯝꯅꯃꯛ ꯑꯁꯤ ꯇꯧꯕꯅ ꯍꯥꯏꯔꯤꯕ ꯊꯕꯛꯁꯤꯡ ꯑꯁꯤ ꯄꯥꯡꯊꯣꯛꯄꯗ ꯑꯆꯧꯕ ꯃꯇꯦꯡ ꯑꯣꯏꯒꯅꯤꯅ ꯈꯜꯂꯤ